ꯍꯂꯣ ꯑ ꯑꯁꯤ ꯑꯩꯈꯣꯏ ꯑꯋꯥꯡ ꯂꯩꯀꯥꯏꯒꯤ ꯇꯥ ꯈꯣꯏꯃꯨꯗꯨ ꯅꯠꯇ꯭ꯔꯣ ꯑꯣ ꯃꯃꯤꯡ ꯌꯥꯝ ꯆꯠꯄ ꯇꯥ ꯈꯣꯏꯃꯨ ꯈꯣꯏꯃꯨ ꯅꯣꯡꯃꯩꯀꯥꯞꯄꯝꯗꯣꯀꯣ ꯑꯗꯨ ꯇꯥ ꯈꯣꯏꯃꯨ ꯅꯉꯣꯟꯗ ꯑꯩ ꯀꯩꯅꯣꯝꯇ ꯍꯥꯏꯒꯦꯅꯦ ꯌꯥꯒꯅꯤꯀꯣ ꯑꯗꯣ ꯇꯥ ꯈꯣꯏꯃꯨꯁꯦ ꯍꯥꯟꯅꯁꯨ ꯑꯩꯒꯤ ꯄ꯭ꯔꯗ꯭ꯌꯨꯁꯔ ꯇꯧꯕꯤꯔꯦꯀꯣ ꯑꯁ ꯑꯩꯗꯤ ꯌꯥꯝꯅ ꯐꯥꯎꯕ ꯀꯇꯪꯈꯥꯏꯗꯨꯅꯤꯅꯦ ꯀꯇꯪꯈꯥꯏ ꯑꯩꯈꯣꯏ ꯑꯁꯤ ꯍꯣꯏ ꯍꯣꯏ ꯑꯗꯣ ꯇꯥ ꯈꯣꯏꯃꯨ ꯅꯉꯣꯟꯗ ꯑꯩꯅ ꯍꯥꯏꯅꯤꯡꯕꯗꯤ ꯑꯩ ꯍꯟꯗꯛꯁꯦꯀꯣ ꯑꯩꯈꯣꯏꯒꯤ ꯑꯩꯈꯣꯏ ꯀꯩꯅꯣꯒꯤ ꯑꯜꯕꯝ ꯑꯃ ꯄꯨꯊꯣꯛꯀꯦ ꯍꯥꯏꯅ ꯅꯝꯒꯦ ꯍꯥꯏꯅ ꯀꯟꯅ ꯇꯧꯔꯤꯌꯦꯕꯀꯣ ꯑꯗꯨ ꯅꯝꯕꯁꯦ ꯍꯧꯗꯤ ꯍꯧꯗ꯭ꯔꯤꯌꯦꯕꯀꯣ ꯍꯧꯔꯅꯤꯕ ꯑꯗꯨꯗ ꯔꯦꯀꯣꯔꯗꯤꯡ ꯔꯦꯀꯣꯔꯤꯗꯤꯡ ꯇꯧꯕꯁꯦ ꯅꯉꯣꯟꯗ ꯅꯪꯒꯤ ꯏꯁꯇꯗꯤꯌꯣꯗ ꯑꯗꯨꯝ ꯇꯧꯕ ꯌꯥꯕ ꯅꯠꯇ꯭ꯔꯣ ꯑꯁ ꯑꯁ ꯑꯁ ꯑꯁ ꯑꯗꯨꯗꯤ ꯌꯥꯝ ꯐꯔꯦ ꯑꯗꯨ ꯃꯃꯟꯁꯦ ꯀꯌꯥꯒꯨꯝꯕ ꯅꯪꯅ ꯀꯩꯅꯣ ꯇꯧꯕ꯭ꯔꯣ ꯆꯥꯔꯖ ꯇꯧꯒꯦꯔꯣ ꯎꯝ ꯑꯗꯨ ꯄ꯭ꯔꯣꯗ꯭ꯌꯨꯁꯔꯁꯤ ꯅꯪꯅ ꯑꯗꯨꯝ ꯑꯃꯨꯛ ꯇꯧꯕꯤꯕ ꯇꯥꯔꯦꯅꯦ ꯑꯣꯖꯥ ꯑꯩꯒꯤꯁꯦ ꯑꯦꯜꯕꯝꯁꯦ ꯍꯌꯦꯡ ꯍꯪꯆꯤꯠ ꯍꯧꯔꯒꯦ ꯍꯥꯏꯅ ꯑꯩꯈꯣꯏꯁꯦ ꯀꯟꯅ ꯇꯧꯔꯤꯌꯦꯕꯀꯣ ꯑꯗꯨ ꯑ ꯑ ꯍꯣꯏꯅꯦ ꯑꯣꯏ ꯍꯣꯏꯅꯦ ꯑꯣꯖꯥꯅ ꯎꯝ ꯅꯠꯇꯦꯍꯦ ꯑꯇꯣꯞꯄꯗ ꯑꯩ ꯆꯠꯂꯣꯏ ꯇꯥ ꯈꯣꯏꯃꯨ ꯅꯉꯣꯟꯗ ꯂꯥꯛꯇꯣꯏꯅꯦ ꯑꯗꯨꯅꯦ ꯅꯪ ꯀꯟꯚꯤꯅꯦꯟ ꯑꯣꯏꯕ ꯃꯇꯝꯗꯣ ꯑꯗꯨꯗ ꯍꯥꯏꯕꯤꯔꯛꯑꯣꯕ ꯑꯗꯨꯗ ꯇꯧꯁꯦꯕ ꯍꯣꯏ ꯎꯝ ꯍꯣꯏ ꯍꯣꯏꯅꯦ ꯍꯣꯏꯅꯦ ꯑꯗꯨꯕꯨꯗꯤ ꯍꯣꯏ ꯑꯩ ꯉꯥꯏꯔꯒꯦꯅꯦ ꯑꯗꯣ ꯑꯗꯨꯝ ꯐꯥꯎꯅꯔꯁꯦ ꯀꯣ ꯍꯣꯏ ꯍꯣꯏ ꯊꯝꯃꯦ ꯊꯝꯃꯦ ꯑꯗꯨꯗꯤ